ꯃꯃꯥꯡ ꯀꯩꯅꯣ ꯇꯧꯕꯅꯤ ꯑꯩꯅ ꯄꯣꯠ ꯑꯃꯈꯛ ꯂꯩꯕꯅꯤ ꯂꯩꯕ ꯄꯣꯠꯇꯨ ꯀꯩꯅꯣꯅꯤ ꯈꯣꯡꯎꯞ ꯑꯃꯈꯛ ꯂꯩꯕ ꯑꯗꯨꯏ ꯈꯣꯡꯎꯞꯇꯨ ꯑꯩꯅ ꯅꯝꯕꯔ ꯁꯕꯦꯟ ꯁꯥꯏꯖꯇ ꯂꯩꯕꯅꯤ ꯑꯗꯨꯒ ꯅꯝꯕꯔ ꯑꯩꯠꯀꯤ ꯁꯥꯏꯖ ꯑꯣꯏꯅ ꯀꯩꯅꯣ ꯇꯧꯔꯛꯇꯅ ꯑꯩꯉꯣꯟꯗ ꯇꯣꯡꯕ ꯌꯥꯗ꯭ꯔꯦ ꯑꯗꯨ ꯑꯗꯨꯝꯃꯥꯏꯅ ꯑꯩꯈꯣꯏ ꯑꯣꯟꯅ ꯇꯩꯅ ꯑꯩꯈꯣꯏꯒꯤ ꯄꯣꯠ ꯑꯩꯈꯣꯏ ꯄꯤꯔꯛꯄꯁꯦ ꯃꯁꯤ ꯅꯨꯡꯉꯥꯏꯖꯗꯦ